ꯍꯜꯂꯣ ꯑꯩꯖꯤ ꯀꯛꯆꯤꯡꯗ ꯂꯥꯛꯄ ꯑꯗꯨ ꯀꯛꯆꯤꯡꯒꯤ ꯕꯣꯔꯥꯗꯨ ꯑꯩꯈꯣꯏ ꯃꯃꯤꯡ ꯌꯥꯝ ꯆꯠꯄ ꯀꯛꯆꯤꯡꯒꯤ ꯅꯣꯏ ꯕꯣꯔꯥ ꯑꯀꯟꯕꯒ ꯍꯥꯏꯕꯗꯣ ꯑꯗꯨꯒꯤꯗꯣ ꯍꯣꯏ ꯎꯝ ꯑꯗꯣ ꯑꯩꯁꯦ ꯍꯣꯏ ꯑꯗꯨ ꯀꯛꯆꯤꯡꯒꯤ ꯕꯣꯔꯥꯗꯤ ꯌꯥꯝ ꯄꯥꯝꯕ ꯍꯥꯏꯇꯥꯔꯦ ꯕꯣꯔꯥꯁꯤ ꯑꯁꯤꯁꯤ ꯍꯥꯏꯕꯗꯤ ꯂꯨꯄꯥ ꯆꯥꯃ ꯌꯥꯡ ꯀꯌꯥ ꯇꯧꯔꯤꯅꯣ ꯀꯃꯥꯏ ꯇꯧꯔꯤꯅꯣ ꯎꯝ

ꯑꯣ ꯑꯣ

ꯑꯣ ꯍꯣꯏ ꯍꯣꯏ ꯑꯗꯨ ꯍꯥꯏꯕꯗꯤ ꯕꯣꯔꯥꯁꯤ ꯀꯔꯤꯒꯨꯝꯕꯀꯣ ꯑꯩꯈꯣꯏꯅ ꯍꯥꯏꯕꯗꯤ ꯂꯩꯐꯝꯁꯤꯗꯅꯦ ꯃꯣꯏꯒꯤ ꯍꯥꯏꯕꯗꯤ ꯌꯥꯝ ꯍꯥꯎꯏ ꯍꯥꯏꯔꯃꯤꯅ ꯍꯥꯏꯕꯗꯤ ꯃꯣꯏꯒꯤ ꯕꯣꯔꯥꯁꯤ ꯁꯥꯕꯗ ꯄꯣꯠꯆꯩ ꯃꯌꯥꯝ ꯑꯃ ꯆꯪꯉꯤꯗꯅ ꯆꯪꯕꯗꯨ ꯑꯩꯅ ꯂꯩꯔꯤꯕ ꯕꯣꯔꯥ ꯃꯐꯝꯗꯨꯗꯒꯤ ꯍꯥꯏꯗꯤ ꯑꯩꯒꯤꯁꯨ ꯌꯨꯝꯗ ꯁꯥꯔꯨꯅꯉꯥꯏ ꯑꯩꯅ ꯂꯩꯖꯒꯦ ꯄꯨꯖꯒꯦ ꯍꯥꯏꯕ ꯃꯇꯝꯗꯨꯗ ꯑꯗꯨꯃꯥꯏꯅ ꯑꯗꯨꯝ ꯌꯣꯟꯕ꯭ꯔꯥ ꯅꯠꯇ꯭ꯔꯒꯅ ꯕꯣꯔꯥ ꯈꯛꯇ ꯌꯣꯜꯂꯤꯔ ꯀꯃꯥꯏꯅ ꯇꯧꯔꯤꯅꯣ ꯍꯜꯂꯣ ꯑꯗꯣ ꯍꯜꯂꯣ ꯃꯄꯣꯠ ꯃꯆꯩ ꯍꯥꯏꯔꯒ ꯃꯄꯣꯠ ꯃꯆꯩ ꯍꯥꯏꯔꯤꯁꯤꯕꯨ ꯍꯥꯏꯗꯤ ꯃꯥꯒꯤ ꯑꯗꯨꯗ ꯕꯣꯔꯥꯗꯨꯃ ꯁꯥꯕ ꯃꯇꯝꯗ ꯀꯔꯤ ꯀꯔꯤ ꯄꯣꯠꯆꯩꯅꯣꯕ ꯆꯪꯉꯤꯕ ꯄꯣꯠꯇꯣ ꯑꯝꯇ ꯍꯥꯏꯕꯤꯔꯛꯑꯣꯕ ꯕꯣꯔꯥꯗꯨ ꯁꯥꯕ ꯃꯇꯝꯗ ꯑꯣ ꯑꯩꯈꯣꯏꯅ ꯌꯨꯝꯗ ꯁꯥꯖꯕ ꯃꯇꯝꯗ ꯍꯥꯏꯕꯗꯤ ꯀꯩꯊꯦꯜ ꯃꯆꯥꯒꯤ ꯕꯣꯔꯥ ꯍꯥꯏꯁꯤꯒꯤ ꯅꯤꯌꯣꯝ ꯍꯥꯏꯗꯤ ꯃꯥꯒꯤ ꯈꯨꯍꯥꯎꯁꯤꯗꯤ ꯑꯝꯇ ꯌꯧ ꯉꯝꯃꯣꯏꯁꯤꯅꯦꯕ ꯑꯗꯨꯗꯤ ꯑꯍꯥꯎ ꯑꯗꯨꯝ ꯂꯥꯛꯑꯒ ꯃꯐꯝꯗꯨꯗꯒꯤ ꯂꯩꯔꯒ ꯆꯥꯕꯅ ꯍꯥꯎꯕ ꯇꯥꯔꯦꯅꯦ ꯑꯗꯨ ꯀꯛꯆꯤꯡ ꯕꯖꯥꯔꯗꯒꯤ ꯑꯩꯈꯣꯏꯅ ꯍꯧꯖꯤꯛ ꯆꯠꯀꯗꯧꯔꯤꯕ ꯃꯐꯝꯗꯨꯗꯤ ꯕꯖꯥꯔꯅ ꯅꯛꯄ ꯇꯥꯔꯦ ꯅꯛꯑꯦꯕꯀꯣ ꯍꯧꯖꯤꯛꯀꯤ ꯍꯥꯏꯔꯤꯕ ꯃꯐꯝꯗꯨꯅ ꯌꯥꯝ ꯂꯥꯞꯄꯦꯕ ꯑꯗꯨ ꯕꯖꯥꯔ ꯃꯅꯨꯡꯁꯤꯗꯒꯤ ꯑꯩꯈꯣꯏꯅ ꯂꯩꯕ ꯃꯇꯝꯗ ꯍꯧꯖꯤꯛꯀꯤ ꯑꯍꯥꯎꯕꯗꯨꯒꯤ ꯕꯣꯔꯥꯗꯨ ꯍꯥꯏꯕꯗꯤ ꯃꯥꯒꯤ ꯃꯈꯜꯗꯨ ꯁꯤꯒꯤ ꯄꯣꯠꯅꯤ ꯍꯥꯏꯕꯁꯤ ꯀꯃꯥꯏꯅ ꯇꯧꯔꯒ ꯑꯩꯈꯣꯏꯅ ꯈꯪꯉꯝꯗꯧꯅꯣꯕ ꯑꯗꯨꯗꯤ ꯑꯣ ꯍꯣꯏ ꯍꯣꯏ ꯑꯗꯨ ꯌꯥꯝ ꯅꯨꯡꯉꯥꯏꯖꯔꯦ ꯈꯪꯗꯕꯉꯩꯁꯨ ꯂꯣꯏꯅ ꯍꯪꯉꯦ ꯈꯣꯠꯂꯦ ꯑꯗꯨꯝ ꯍꯥꯏꯗꯤ ꯑꯩꯅ ꯕꯣꯔꯥ ꯂꯩꯔꯝꯗꯥꯏꯗꯁꯨ ꯑꯗꯨꯝꯅ ꯍꯥꯏꯕꯗꯤ ꯑꯗꯣꯝꯗ ꯐꯣꯟ ꯇꯧꯔꯛꯀꯦ ꯑꯗꯨꯒ ꯑꯗꯨꯝ ꯊꯦꯡꯅꯔꯒ ꯈꯔ ꯑꯗꯨꯝ ꯍꯥꯏꯕꯗꯤ ꯑꯍꯥꯎ ꯍꯥꯎꯇꯕꯗꯣ ꯑꯗꯣꯝꯅ ꯈꯪꯕꯅꯤꯅ ꯈꯔ ꯍꯥꯏꯕꯤꯌꯨ ꯊꯝꯖꯔꯒꯦꯀꯣ ꯑꯗꯨꯗꯤ